ꯑꯣ ꯆꯤꯟꯃꯤꯂꯥ ꯅꯠꯇ꯭ꯔꯣ ꯀꯔꯤ ꯀꯔꯤ ꯇꯧꯔ ꯂꯩꯒꯦ ꯑꯣ ꯑꯗꯨ ꯃꯤꯅꯠ ꯑꯃ ꯑꯅꯤ ꯑꯃꯨꯔꯛ ꯑꯩ ꯍꯪꯒꯦꯀꯣ ꯀꯩꯅꯣ ꯑꯩꯗꯣ ꯅꯣꯏꯒꯤ ꯈꯨꯟꯗ ꯅꯣꯏꯒꯤꯗ ꯀꯣꯏꯔꯛꯀꯦ ꯑꯗꯨꯒ ꯂꯤꯂꯤꯕꯨꯡꯗ ꯀꯣꯏꯕ ꯆꯠꯂꯨꯁꯦ ꯍꯥꯏꯒꯦ ꯇꯧꯕꯅꯤꯗ ꯏꯃꯥꯟꯅꯕꯤꯈꯣꯏꯒ ꯀꯧꯔꯒ ꯎꯝ ꯅꯣꯏ ꯈꯪꯗꯦ ꯑꯁ ꯑꯩꯗꯤ ꯏ ꯀꯥꯈ꯭ꯔꯦ ꯍꯧꯖꯤꯛꯇꯤ ꯑꯗꯨꯅꯦ ꯑꯣ ꯂꯥꯛꯀꯦ ꯏꯕꯥꯅꯤꯗꯨ ꯑꯩꯗꯨ ꯍꯧꯖꯤꯛ ꯂꯥꯛꯏꯕ ꯁꯦꯇꯔꯗꯦꯗꯣ ꯁꯦꯇꯔꯗꯦꯗ ꯁꯦꯇꯔꯗꯦꯒꯨꯝꯕꯗ ꯂꯥꯛꯀꯦ ꯑꯗꯨꯒ ꯏꯃꯥꯟꯅꯕꯤꯈꯣꯏꯁꯨ ꯄꯨꯔꯛꯀꯦ ꯌꯥꯕ꯭ꯔꯥ ꯎꯝ ꯑꯗꯨ ꯑꯩꯈꯣꯏꯁꯦ ꯄꯨꯡ ꯀꯌꯥꯒꯨꯝꯕ ꯆꯪꯒꯦꯔꯥꯀꯣ ꯅꯣꯏꯒꯤ ꯈꯨꯟꯗꯒꯤ ꯑꯗꯨ ꯆꯠꯄꯗꯨ ꯎꯝ ꯑꯗꯨ ꯎꯝ ꯑꯗꯨ ꯑꯩꯅ ꯈꯨꯟꯗꯒꯤ ꯄꯨꯡ ꯑꯩꯈꯣꯏ ꯈꯨꯟꯗꯒꯤ ꯄꯨꯡ ꯇꯔꯨꯛ ꯑꯌꯨꯛ ꯇꯔꯨꯛꯀꯨꯝꯕꯗ ꯆꯠꯄ ꯍꯧꯔꯗꯤ ꯌꯥꯒꯗ꯭ꯔꯥ ꯌꯥꯒꯅꯤ ꯎꯝ ꯍꯣꯏ ꯑꯗꯨ ꯀꯦꯝꯄꯤꯡ ꯁꯥꯏꯠꯀꯨꯝꯕꯁꯨ ꯂꯩꯌꯦ ꯍꯥꯏꯅ ꯇꯥꯏꯌꯦ ꯑꯗꯨ ꯀꯔꯝꯍꯥꯏ ꯇꯧꯕ꯭ꯔꯀꯣ ꯍꯣꯏ ꯍꯣꯏ ꯑꯩꯗꯤ ꯕꯣꯔꯤꯡ ꯌꯥꯝ ꯑꯣꯏꯈ꯭ꯔꯦꯗ ꯑꯩꯗꯤ ꯆꯠꯇ꯭ꯔꯤꯌꯦ ꯄꯥꯝ ꯑꯗꯨꯝ ꯁꯨꯔꯒ ꯂꯩꯌꯦ ꯑꯩꯌꯍꯥ ꯄꯦꯟꯗ꯭ꯔꯦ ꯑꯩ ꯑꯗꯣ ꯍꯣꯏ ꯍꯣꯏ ꯉꯥꯏꯈꯣꯀꯣ ꯁꯦꯀꯦꯟ ꯇꯔꯥ ꯋꯥꯠꯂꯤꯌꯦꯀꯣ ꯎꯝ ꯑꯗꯨ ꯇꯣꯛꯈ꯭ꯔꯁꯦ ꯑꯩꯗꯤ ꯄꯦꯟꯗ꯭ꯔꯦ ꯅꯣꯏꯒꯤ ꯂꯤꯂꯤꯕꯨꯡꯗꯨ ꯂꯤꯂꯤ ꯉꯥꯛꯇ ꯁꯥꯠꯄꯒꯤꯔꯣ ꯂꯤꯂꯤꯕꯨꯡ ꯀꯧꯔꯤꯗꯣ ꯑꯣ ꯍꯣꯏ ꯑꯗꯨꯗꯤ ꯊꯝꯈ꯭ꯔꯒꯦꯀꯣ ꯎꯝ ꯎꯝ